ꯍꯜꯂꯣ ꯐꯣꯟ ꯄꯥꯏꯕꯤꯔꯛꯏꯁꯦ ꯀꯩꯅꯣꯔꯣ ꯑꯩꯈꯣꯏ ꯌꯨ ꯑꯦꯁ ꯄꯤ ꯑꯦꯞ ꯁꯤꯒꯤ ꯀ꯭ꯋꯥꯀꯩꯊꯦꯜꯒꯤꯗꯨ ꯑꯣꯏꯕꯤꯔꯕ꯭ꯔꯥ ꯑꯣ ꯑꯩ ꯀꯩꯅꯣ ꯇꯧꯕ ꯐꯨꯠ ꯑꯣꯗꯔ ꯇꯧꯖꯒꯦ ꯇꯧꯖꯕꯅꯦ ꯄꯤꯖꯥꯒꯤ ꯃꯃꯥꯡꯗꯁꯨ ꯍꯥꯟꯅ ꯑꯣꯗꯔ ꯇꯧꯈ꯭ꯔꯕꯅꯦꯕ ꯑꯗꯣ ꯑꯦꯗ꯭ꯔꯦꯁꯇꯣ ꯁꯣꯝꯒꯤ ꯀꯩꯅꯣꯗ ꯔꯦꯁꯇ꯭ꯔꯨꯔꯦꯟꯗ ꯑꯣꯗꯔ ꯇꯧꯈꯤꯕꯁꯤꯡꯗꯣ ꯍꯥꯟꯅ ꯃꯃꯥꯡꯗ ꯑꯗꯣ ꯑꯦꯗ꯭ꯔꯦꯁꯇꯣ ꯁꯦꯞ ꯇꯧꯔꯒ ꯂꯩꯕ꯭ꯔꯥ ꯅꯠꯇ꯭ꯔꯒ ꯑꯃꯨꯛ ꯍꯥꯏꯕ ꯗꯔꯀꯥꯔ ꯂꯩꯗꯣꯏꯔꯥ ꯑꯩꯁꯦ ꯄꯤꯖꯥ ꯑꯣꯗꯔ ꯇꯧꯒꯦ ꯇꯧꯖꯕ ꯑꯣ ꯑꯣ ꯑꯗꯨ ꯇꯥꯔꯗꯤ ꯄꯤꯖꯥꯗꯣ ꯀꯩꯅꯣ ꯇꯧꯋꯦ ꯑꯩꯒꯦ ꯁꯤꯒꯤ ꯑꯦꯗ꯭ꯔꯦꯁꯁꯤꯗ ꯁꯔꯃꯤꯂꯥ ꯑꯅ ꯃꯃꯥꯡꯗ ꯑꯩ ꯑꯦꯗ꯭ꯔꯦꯁ ꯁꯤꯡꯖꯃꯩꯗꯅꯦꯕ ꯑꯗꯣ ꯑꯗꯨꯒꯤ ꯑꯦꯗ꯭ꯔꯦꯁꯇꯨꯗ ꯄꯤꯖꯥꯗꯣ ꯑꯃꯨꯛꯇ ꯀꯩꯅꯣ ꯗꯦꯂꯤꯕꯔ ꯇꯧꯕꯤꯌꯣꯅ ꯍꯥꯏꯖꯒꯦ ꯇꯧꯕꯅꯦ ꯑꯣ ꯌꯥꯝꯅ ꯅꯨꯡꯉꯥꯏꯖꯔꯦ ꯑꯗꯨꯗꯤ ꯑꯗꯨꯗꯤ ꯍꯥꯟꯅꯒꯤ ꯑꯦꯗ꯭ꯔꯦꯁꯇꯣ ꯁꯦꯞ ꯇꯧꯋꯦ ꯍꯥꯏꯕꯤꯔꯕꯅꯤꯅ ꯑꯗꯨꯗ ꯑꯗꯨꯒꯤ ꯑꯦꯗ꯭ꯔꯦꯁꯇꯨꯗ ꯄꯤꯖꯥꯗꯣ ꯊꯥꯕꯤꯔꯛꯑꯣ ꯑꯃꯨꯛꯇ ꯑꯧ ꯑꯧ ꯌꯥꯔꯦ ꯌꯥꯔꯦ ꯊꯦꯡ ꯀ꯭ꯌꯨ